ꯍꯂꯣ ꯍꯣꯏ ꯑꯣꯖꯥ

ꯑꯗꯨ ꯑꯩꯁꯦ ꯑꯩꯒꯤ ꯐ꯭ꯌꯨꯆꯔꯒꯤꯗꯃꯛ ꯑꯩ ꯗꯣꯛꯇꯔ ꯑꯣꯏꯅꯤꯡꯉꯦ ꯑꯗꯨ ꯑꯩꯁꯦ ꯏꯃꯥ ꯏꯄꯥꯁꯨ ꯃꯣꯏꯗꯤ ꯂꯥꯏꯔꯤꯛ ꯈꯪꯗꯦ ꯑꯩꯗꯤ ꯑꯉꯥꯡ ꯃꯆꯥꯅ ꯑꯩꯈꯛꯇ ꯑꯣꯏꯌꯦꯕ ꯑꯗꯨ ꯑꯗꯨ ꯐ꯭ꯌꯨꯆꯔꯒꯤ ꯑꯩꯅ ꯇꯦꯟ ꯄꯥꯁ ꯑꯣꯏꯔꯗꯤ ꯀꯔꯝꯕꯒꯤ ꯀꯣꯔꯁꯇ ꯆꯠꯁꯤꯔꯥ ꯀꯔꯝꯕꯒꯤ ꯂꯝꯕꯤꯗꯨꯗ ꯆꯪꯕ꯭ꯔꯥ ꯍꯥꯏꯗꯨ ꯑꯩ ꯈꯪꯗꯦ ꯑꯗꯨ ꯅꯪ ꯈ꯭ꯔ ꯑꯩꯕꯨ ꯇꯥꯛꯄꯤꯒꯦꯔꯥ ꯎꯝ ꯍꯣꯏ ꯑꯩ ꯁꯔꯖꯔꯤ ꯗꯣꯛꯇꯔ ꯁꯔꯖꯣꯟꯒꯤ ꯆꯠꯅꯤꯡꯉꯦ ꯍꯣꯏ

ꯑꯣ ꯍꯣꯏ ꯌꯥꯝ ꯅꯨꯡꯉꯥꯏꯔꯦ ꯑꯁꯤꯒꯨꯝꯕ ꯇꯝꯕꯤꯕꯒꯤꯗꯃꯛ